ꯑꯩꯅ ꯏꯁꯩ ꯅꯣꯡꯃꯥꯏꯒꯤ ꯑꯣꯏꯕ ꯈꯨꯠꯂꯥꯏ ꯑꯃ ꯁꯤꯖꯤꯟꯅꯅꯕ ꯑꯩꯅ ꯄꯥꯝꯖꯕ ꯈꯨꯠꯂꯥꯏꯗꯤ ꯒꯤꯇꯥꯔꯅꯤ ꯒꯤꯇꯥꯔ ꯍꯥꯏꯕꯁꯤ ꯑꯩꯅ ꯌꯥꯝꯅ ꯄꯥꯝꯖꯩ ꯒꯤꯇꯥꯔ ꯍꯥꯏꯕꯁꯤꯅ ꯏꯁꯩ ꯈꯨꯗꯤꯡꯃꯛꯇ ꯁꯤꯖꯤꯟꯅꯕ ꯈꯨꯠꯂꯥꯏ ꯑꯃꯅꯤ ꯍꯥꯏꯅ ꯈꯟꯖꯩ ꯒꯤꯇꯥꯔ ꯍꯥꯏꯕꯁꯤꯅ ꯏꯁꯩ ꯁꯛꯄ ꯃꯤꯗ ꯆꯪꯒꯗꯕ ꯑꯃꯅꯤ